ꯑꯩꯈꯣꯏꯒꯤ ꯇ꯭ꯔꯦꯗꯤꯁꯅꯦꯜ ꯒꯦꯝ ꯈꯔ ꯍꯥꯏꯖꯔꯒꯗꯤ ꯃꯨꯛꯅꯥ ꯀꯥꯡꯖꯩ ꯁꯒꯣꯜ ꯀꯥꯡꯖꯩ ꯃꯨꯛꯅꯥ ꯁꯥꯟꯅꯕ ꯀꯥꯡ ꯁꯥꯟꯅꯕ ꯑꯁꯤꯅ ꯆꯤꯡꯕꯁꯤꯡ ꯂꯩ ꯑꯗꯣ ꯃꯨꯛꯅꯥ ꯁꯥꯟꯅꯕ ꯑꯁꯤꯗꯤ ꯃꯤꯑꯣꯏ ꯑꯅꯤꯅ ꯁꯥꯟꯅꯩ ꯑꯗꯨꯒ ꯁꯒꯣꯜ ꯀꯥꯡꯖꯩ ꯁꯥꯟꯅꯕ ꯃꯇꯝꯗꯗꯤ ꯃꯤꯑꯣꯏꯁꯤꯡ ꯑꯗꯨꯅ ꯐꯩꯖꯣꯝ ꯁꯦꯠꯂꯒ ꯁꯒꯣꯜ ꯃꯊꯛꯇ ꯇꯣꯡꯗꯨꯅ ꯀꯥꯡꯖꯩ ꯑꯃꯃꯝ ꯄꯥꯏꯗꯨꯅ ꯁꯥꯟꯅꯩ ꯑꯗꯨꯒ ꯀꯥꯡ ꯁꯥꯟꯅꯕ ꯃꯇꯝꯗꯗꯤ ꯃꯤꯑꯣꯏ ꯇꯔꯦꯠ ꯇꯔꯦꯠꯅ ꯄꯨꯟꯁꯤꯟꯅꯔꯒ ꯒ꯭ꯔꯨꯞ ꯑꯅꯤ ꯊꯣꯛꯅ ꯈꯥꯏꯗꯣꯛꯑꯦ ꯑꯗꯨꯒ ꯅꯥꯀꯜ ꯑꯃꯃꯝꯗ ꯃꯤꯑꯣꯏꯁꯤꯡ ꯑꯗꯨ ꯂꯩꯔꯒ ꯅꯨꯡ ꯑꯆꯧꯕ ꯑꯃ ꯄꯥꯏꯗꯨꯅ ꯅꯥꯀꯜ ꯑꯃꯗꯒꯤ ꯅꯥꯀꯜ ꯑꯃꯗ ꯏꯟꯗꯨꯅ ꯀꯥꯡ ꯁꯥꯟꯅꯩ